ꯋꯦꯁ ꯑꯁꯤ ꯔꯤꯁꯥꯏꯀꯜ ꯇꯧꯗꯕ ꯇꯥꯔꯒꯗꯤ ꯏꯁꯤꯡꯗ ꯂꯪꯊꯗꯨꯅ ꯄꯨꯈ꯭ꯔꯤ ꯇꯨꯔꯦꯜꯗ ꯂꯪꯊꯔꯗꯤ ꯁꯥ ꯉꯥꯗꯁꯨ ꯁꯣꯛꯂꯛꯀꯅꯤ ꯁꯣꯛꯂꯛꯄꯗ ꯅꯠꯇꯅ ꯁꯤꯗꯅ ꯄꯨꯝꯕ ꯃꯅꯝ ꯃꯍꯥ ꯊꯣꯂꯛꯀꯅꯤ ꯑꯗꯨꯗ ꯃꯤꯑꯣꯏꯕ ꯑꯩꯈꯣꯏꯗ ꯑꯅꯥꯕ ꯑꯌꯦꯛꯄ ꯑꯁꯤꯕ ꯊꯣꯂꯛꯄꯁꯨ ꯌꯥꯏ ꯑꯗꯨꯗ ꯅꯠꯇꯅ ꯃꯣꯏ ꯑꯁꯤ ꯔꯤꯁꯥꯏꯀꯜ ꯇꯧꯗꯕ ꯇꯥꯔꯒꯗꯤ ꯍꯥꯏꯔꯤꯕ ꯋꯦꯁ ꯑꯁꯤ ꯔꯤꯁꯥꯏꯀꯜ ꯇꯧꯒꯗꯕꯅꯤ ꯇꯧꯗ꯭ꯔꯒꯗꯤ ꯏꯁꯤꯡ ꯊꯛꯅꯕꯁꯨ ꯃꯣꯠꯂꯛꯀꯅꯤ ꯇꯤꯟ ꯀꯥꯡꯁꯨ ꯃꯌꯥꯝ ꯊꯣꯛꯂꯛꯇꯅ ꯑꯩꯈꯣꯏ ꯃꯤꯑꯣꯏꯕꯗ ꯅꯥꯅꯕꯒꯤ ꯃꯐꯝ ꯌꯥꯝꯅ ꯂꯩ ꯑꯗꯨꯅ ꯄꯣꯠꯂꯝꯁꯤꯡ ꯑꯁꯤ ꯔꯤꯁꯥꯏꯀꯜ ꯇꯧꯒꯗꯕꯅꯤ ꯔꯤꯁꯥꯏꯀꯜ ꯇꯧꯔꯒ ꯆꯦꯔ ꯄ꯭ꯂꯥꯁꯇꯤꯛꯅꯆꯤꯡꯕ ꯆꯦꯔ ꯄ꯭ꯂꯥꯁꯇꯤꯛꯅꯆꯤꯡꯕ ꯗꯁꯕꯤꯟ ꯀꯌꯥꯁꯨ ꯁꯥꯗꯨꯅ ꯁꯤꯖꯤꯟꯅꯕ ꯌꯥꯏ ꯑꯗꯨꯅ ꯅꯠꯇꯅ ꯃꯩꯁꯨ ꯊꯥꯗꯣꯛ ꯃꯩꯗ ꯊꯥꯗꯣꯛꯄ ꯇꯥꯔꯒꯗꯤ ꯑꯦꯌꯔ ꯄꯣꯂꯨꯁꯟ ꯊꯣꯂꯛꯀꯅꯤ ꯁꯣꯔ ꯍꯣꯟꯕ ꯑꯅꯥꯕ ꯑꯌꯦꯛꯄ ꯑꯁꯃꯥ ꯍꯥꯏꯕ ꯂꯥꯏꯅꯥ ꯑꯗꯨꯁꯨ ꯊꯣꯂꯛꯄ ꯌꯥꯏ ꯑꯗꯨꯗ ꯅꯠꯇꯅ ꯅꯣꯡ ꯆꯨꯔꯛꯇꯨꯅ ꯏꯁꯤꯡ ꯏꯆꯥꯎ ꯊꯣꯛꯄꯁꯨ ꯌꯥꯏ ꯎ ꯋꯥꯗꯨꯁꯨ ꯌꯥꯝꯅ ꯍꯥꯔꯝꯐꯨꯜ ꯑꯣꯏꯕ ꯊꯣꯛꯂꯛꯀꯅꯤ ꯑꯗꯨꯅ ꯋꯦꯁ ꯑꯁꯤ ꯔꯤꯁꯥꯏꯀꯜ ꯇꯧꯒꯗꯕꯅꯤ ꯑꯗꯨꯅ ꯄꯣꯠ ꯄꯣꯠꯂꯝ ꯋꯦꯁꯁꯤꯡ ꯑꯁꯤ ꯏꯁꯤꯡꯗ ꯂꯪꯊꯣꯛꯑꯣꯏꯗꯕꯅꯤ ꯏꯁꯤꯡꯗ ꯂꯪꯊꯔꯗꯤ ꯑꯅꯥ ꯑꯌꯦꯛ ꯃꯌꯥꯝ ꯊꯣꯛꯂꯛꯇꯅ ꯑꯩꯈꯣꯏ ꯍꯤꯡꯕꯗ ꯋꯥꯕ ꯊꯣꯛꯂꯛꯄ ꯌꯥꯏ